ꯇ꯭ꯔꯦꯟ ꯍꯥꯏꯕꯁꯤ ꯇ꯭ꯔꯦꯕꯦꯜꯒꯤꯗꯃꯛꯇ ꯑꯁꯥꯡꯕ ꯃꯐꯝ ꯑꯃꯗꯒꯤ ꯑꯁꯥꯡꯕ ꯃꯐꯝ ꯑꯃꯗ ꯃꯤ ꯄꯨꯕ ꯄꯣꯠꯆꯩ ꯄꯨꯕ ꯁꯤꯅꯅꯕ ꯒꯥꯔꯤ ꯑꯁꯥꯡꯕ ꯃꯈꯜ ꯑꯃꯅꯤ ꯃꯁꯤ ꯈ꯭ꯋꯥꯏꯗꯒꯤ ꯁꯥꯡꯕ ꯄꯣꯠ ꯄꯨꯅꯅꯕ ꯃꯤ ꯍꯣꯟꯅꯅꯕ ꯒꯥꯔꯤꯅꯤ ꯍꯥꯏꯕꯁꯨ ꯌꯥꯏ ꯑꯗꯨꯒ ꯇ꯭ꯔꯦꯟꯒꯤ ꯃꯈꯣꯟ ꯍꯣꯏ ꯐꯤꯂꯝꯗ ꯏꯁꯩꯗ ꯑꯩꯈꯣꯏ ꯇꯠꯇꯅ ꯑꯩꯈꯣꯏ ꯇꯥꯏ ꯃꯁꯤꯒꯤ ꯁꯥꯡꯅ ꯈꯣꯡꯕ ꯇ꯭ꯔꯦꯟꯒꯤ ꯃꯈꯣꯟꯁꯤꯒꯤ ꯅꯨꯡꯁꯤꯕ ꯇ꯭ꯔꯦꯟ ꯂꯥꯀꯑꯦ ꯈꯪꯍꯟꯕ ꯃꯈꯣꯟꯁꯤꯅ ꯑꯩꯈꯣꯏꯗ ꯇ꯭ꯔꯦꯟ ꯂꯥꯀꯑꯦ ꯑꯃꯁꯨꯡ ꯇ꯭ꯔꯦꯟꯒꯤ ꯈꯨꯗꯣꯡ ꯊꯤꯕꯗꯒꯤ ꯂꯥꯞꯅ ꯂꯩꯅꯉꯥꯏꯗꯃꯛꯇ ꯄꯤꯕ ꯈꯨꯗꯣꯡ ꯆꯥꯕ ꯑꯃꯅꯤ ꯍꯥꯏꯅ ꯂꯧꯕꯁꯨ ꯌꯥꯏ ꯑꯗꯨꯒ ꯇ꯭ꯔꯦꯟꯗ ꯌꯥꯎꯔꯤꯕ ꯁꯤꯠꯁꯤ ꯃꯌꯥꯏꯒꯤ ꯆꯠꯐꯝ ꯑꯗꯨꯒꯤ ꯅꯥꯀꯟ ꯅꯥꯀꯟꯗ ꯌꯦꯠ ꯑꯃꯁꯨꯡ ꯑꯣꯏꯗ ꯃꯥꯏꯌꯣꯛꯅꯅ ꯐꯝꯃꯤꯟꯅꯕ ꯌꯥꯕ ꯇꯨꯝꯕꯁꯨ ꯌꯥꯕ ꯃꯊꯛ ꯃꯈꯥ ꯅꯥꯏꯕ ꯁꯤꯠꯁꯤꯡ ꯑꯣꯏ ꯑꯗꯨꯒꯤ ꯃꯊꯛꯇ ꯃꯁꯤꯗ ꯇꯣꯏꯂꯦꯠꯀꯤ ꯐꯦꯁꯤꯂꯤꯇꯤ ꯑꯄꯥꯔꯠꯃꯦꯟ ꯈꯨꯗꯤꯡꯃꯛꯒꯤ ꯂꯩ ꯑꯗꯨꯒ ꯃꯥꯒꯤ ꯇ꯭ꯔꯦꯟꯁꯤꯒꯤꯁꯨ ꯃꯥꯏ ꯐꯥꯔꯁꯠ ꯀ꯭ꯂꯥꯁ ꯁꯦꯀꯦꯟ ꯀ꯭ꯂꯥꯁ ꯊꯥꯔꯠ ꯀ꯭ꯂꯥꯁ ꯍꯥꯏꯗꯅ ꯃꯈꯟ ꯑꯅꯤ ꯑꯍꯨꯝ ꯊꯣꯛꯅ ꯑꯩꯈꯣꯏ ꯈꯥꯏꯗꯣꯛꯏ ꯃꯁꯤꯗ ꯃꯥꯒꯤ ꯇ꯭ꯔꯦꯟꯒꯤ ꯁꯤꯠꯀꯤ ꯃꯇꯨꯡ ꯏꯟꯅ ꯃꯥꯒꯤ ꯇꯤꯛꯀꯦꯠ ꯃꯃꯟꯁꯨ ꯈꯦꯠꯅꯕ ꯂꯩ ꯑꯗꯨꯒꯤ ꯃꯥꯒꯤ ꯆꯀꯥꯒꯤ ꯍꯥꯏꯔꯒꯗꯤ ꯆꯀꯥ ꯌꯥꯝꯅ ꯄꯥꯜꯂꯤ ꯑꯗꯨꯒ ꯈ꯭ꯋꯥꯏꯗꯒꯤ ꯃꯔꯨ ꯑꯣꯏꯕ ꯏꯟꯖꯤꯟꯗꯤ ꯃꯃꯥꯡ ꯏꯊꯪ ꯊꯪꯕ ꯑꯗꯨꯗ ꯆꯥꯎꯅ ꯀꯟꯅ ꯆꯤꯡꯕ ꯉꯝꯕ ꯃꯄꯥꯡꯒꯟ ꯂꯩꯕ ꯏꯟꯖꯤꯟꯁꯤꯅ ꯇ꯭ꯔꯦꯟꯒꯤ ꯃꯀꯣꯛ ꯑꯣꯏ ꯑꯁꯨꯝꯅ ꯇ꯭ꯔꯦꯟꯁꯦ ꯇꯣꯡꯗꯨꯅ ꯑꯩꯈꯣꯏ ꯑꯩ ꯏꯁꯥꯃꯛ ꯒꯣꯍꯥꯇꯤꯗꯒꯤ ꯗꯦꯜꯂꯤ ꯐꯥꯎꯕ ꯇ꯭ꯔꯦꯟ ꯇꯣꯡꯗꯨꯅ ꯆꯠꯈ꯭ꯔꯦ